ꯑꯣ ꯌꯧꯔꯦ ꯂꯥꯎ ꯁꯤꯗ ꯆꯪꯗꯣꯏꯅꯤ ꯎꯝ ꯎꯝ ꯁꯤꯁꯤꯅꯦ ꯅꯪꯅ ꯍꯌꯦꯡ ꯂꯥꯛꯄꯗꯅꯦ ꯈꯪꯒꯦ ꯍꯥꯏꯔꯒꯗꯤꯅꯦ ꯁꯤꯒꯤ ꯃꯣꯏ ꯒꯦꯠꯁꯤ ꯌꯦꯡꯉꯦ ꯍꯦꯛ ꯑꯣꯄꯣꯖꯤꯠꯇ ꯁꯤ ꯇꯨꯔꯦꯟ ꯇꯣꯔꯕꯥꯟꯅꯦꯕꯀꯣ ꯑꯁꯤꯗ ꯑꯩꯈꯣꯏꯒꯤ ꯄꯥꯟꯕꯤ ꯃꯅꯥꯂꯩꯗꯒ ꯔꯦꯕꯤꯠꯀꯤ ꯁꯦꯞꯇꯒ ꯀꯛꯏꯁꯦ ꯎꯔꯕ ꯑꯁꯤ ꯃꯐꯝꯁꯦ ꯈꯪꯖꯜꯂꯣ ꯑꯁꯤ ꯂꯦꯟꯃꯥꯔꯛ ꯑꯣꯏꯗꯣꯏꯅꯦ ꯑꯁꯤꯒꯤ ꯍꯦꯛ ꯑꯣꯄꯣꯖꯤꯠꯇ ꯁꯤꯗ ꯇꯨ ꯒꯦꯠ ꯒ꯭ꯔꯤꯟ ꯃꯆꯨꯒꯤ ꯑꯆꯧꯕ ꯑꯃ ꯂꯩꯔꯤꯁꯦ ꯁꯤꯗꯅꯦ ꯑꯥꯔ ꯀꯦ ꯁꯤ ꯑꯦꯁꯀꯤ ꯍꯥꯏꯔꯤꯁꯦ ꯂꯥꯛꯑꯣ ꯂꯥꯛꯑꯣ ꯆꯪꯉꯁꯦ ꯂꯥꯛꯑꯣ ꯆꯥꯎꯕꯅꯦ ꯃꯐꯝꯁꯤ ꯉꯥꯏꯈꯣ ꯑꯗꯣ ꯁꯤꯗꯤ ꯃꯣꯏꯒꯤ ꯍꯥꯟꯅꯒꯤ ꯑꯔꯤꯕ ꯂꯥꯏ ꯃꯄꯥꯟꯗ ꯊꯝꯕ ꯑꯣꯏꯔꯝꯅꯤ ꯆꯪꯗꯣꯏꯗꯤ ꯃꯅꯨꯡꯗꯅꯦ ꯂꯥꯑꯣ ꯑꯩ ꯇꯥꯛꯀꯦ ꯁꯣꯝꯒꯤ ꯑꯁꯤꯗ ꯁ꯭ꯇ꯭ꯌꯦꯔ ꯑꯃ ꯀꯔꯤꯁꯦ ꯎꯔꯕ ꯑꯁꯦ ꯑꯁꯤꯗ ꯆꯪꯒꯗꯕ ꯎꯝ ꯉꯥꯏꯈꯣꯀꯣ ꯑꯗꯣ ꯅꯪ ꯈꯣꯡꯉꯨꯞ ꯍꯥꯟꯅ ꯂꯧꯊꯣꯛꯑꯝꯗꯣꯏꯅꯤꯀꯣ ꯇꯨ ꯁꯣꯝ ꯌꯦꯠꯀꯤꯁꯦ ꯁꯤꯗꯅ ꯅꯨꯄꯥꯒꯤ ꯊꯝꯃꯣ ꯑꯗꯨꯒ ꯁꯤꯗꯅ ꯅꯪꯒꯤꯗꯣ ꯊꯝꯃꯣ ꯑꯃꯨꯛ ꯃꯤꯅ ꯑꯃꯨꯛ ꯅꯦꯠꯁꯟꯕꯤꯔꯝꯅꯤ ꯈꯨꯡꯉꯨꯞꯇꯣ ꯃꯣꯠꯄꯅꯦꯕ ꯍꯦꯛꯇ ꯑꯗꯨꯃꯥꯏꯅ ꯊꯅꯝꯕꯗꯣ ꯎꯝ ꯂꯥꯛꯑꯣ ꯂꯥꯛꯑꯣ ꯇꯣ ꯁꯤꯗꯒꯤ ꯃꯥꯏ ꯀꯩꯅꯣ ꯇꯧꯔꯤ ꯃꯌꯥꯝꯁꯦ ꯑꯩ ꯃꯊꯧ ꯃꯊꯪ ꯇꯥꯛꯂꯛꯀꯦ ꯌꯦꯡꯉꯨꯀꯣ ꯁꯤꯒꯤ ꯏꯍꯥꯟ ꯍꯥꯟꯕꯗ ꯂꯩꯔꯤꯁꯦ ꯁꯤꯁꯦ ꯀꯔꯤꯒꯤ ꯑꯣꯏꯔꯝꯗꯧ ꯃꯥꯜꯂꯦ ꯁꯤꯁꯦ ꯀꯩꯅꯣꯒꯤꯅꯦꯕ ꯑꯩꯈꯣꯏꯒꯤ ꯊꯥꯏꯅꯅꯦ ꯀꯣꯂꯦꯔꯥꯁꯦ ꯑꯍꯥꯟꯕ ꯅꯥꯔꯛꯛꯄ ꯃꯇꯝꯗꯅꯦ ꯑꯩꯈꯣꯏꯒꯤ ꯃꯤꯁꯦ ꯌꯥꯝ ꯁꯤꯔꯝꯃꯦꯕ ꯀꯔꯤ ꯂꯥꯏꯑꯣꯡꯅꯣ ꯈꯪꯗꯕꯤꯗ ꯑꯩꯈꯣꯏꯒꯤ ꯀꯣꯂꯦꯔꯥꯕꯨ ꯅꯥꯔꯒꯗꯤ ꯃꯤꯁꯦ ꯃꯄꯥꯟ ꯈꯣꯡ ꯍꯥꯝꯕꯗ ꯃꯍꯤ ꯍꯥꯝꯃꯒꯅꯦ ꯃꯁꯥ ꯁꯣꯟꯙꯔ ꯑꯗꯨꯝ ꯁꯤꯕ ꯑꯗꯨ ꯃꯇꯝꯗ ꯄꯣꯠꯂꯣꯏꯕꯩꯅꯦꯕ ꯁꯤꯁꯦ ꯅꯪ ꯑꯍꯥꯟꯕ ꯎꯕꯗꯒꯗꯤ ꯋꯥꯔꯗꯒ ꯃꯤ ꯁꯤꯈꯤꯕꯒꯤ ꯃꯥꯜꯂꯝꯅꯤ ꯅꯠꯇꯦ ꯁꯤꯁꯦ ꯀꯣꯂꯦꯔꯥ ꯅꯥꯕꯒꯤ ꯁꯤꯕꯒꯤ ꯄꯣꯠꯂꯣꯏꯕꯒꯤ ꯉꯥꯛꯇꯅꯦ ꯍꯥꯏꯕ ꯁꯤ ꯃꯌꯥꯝꯁꯦ ꯎꯔꯕ

ꯑꯗꯨꯅꯦ ꯍꯥꯏꯁꯦ ꯑꯩꯁꯨ ꯍꯥꯟꯅ ꯎꯝ ꯑꯗꯨꯗꯒꯤ ꯁꯤꯗꯒꯤ ꯑꯃꯨꯛ ꯁꯣꯝꯗ ꯂꯥꯛꯑꯀꯥꯟꯗꯅ ꯁꯤꯗꯤ ꯑꯗꯨꯝ ꯈꯡꯉꯝꯃꯅꯤꯗ ꯑꯦꯔꯣꯄ꯭ꯂꯦꯟ ꯕꯣꯝ ꯊꯥꯗꯕ ꯎꯔꯝꯅꯤ ꯖꯄꯥꯟ ꯋꯥꯔꯒꯤ ꯏꯝꯐꯥꯜꯒꯤ ꯎꯔꯕ ꯌꯦꯡꯉꯣ ꯁꯤ ꯐꯖꯅ ꯌꯦꯛꯄꯅꯦ ꯁꯤꯗ ꯌꯥꯎꯔꯤ ꯕꯖꯥꯔꯁꯤꯅ ꯀꯔꯤ ꯕꯖꯥꯔ ꯑꯣꯏꯔꯝꯗꯧ ꯃꯥꯜꯂꯦ ꯁꯤꯗ ꯁꯤꯗ ꯕꯣꯝ ꯊꯥꯗꯕꯝ ꯁ꯭ꯋꯥꯏꯗ ꯌꯥꯎꯔꯤ ꯕꯖꯥꯔꯁꯤ ꯅꯪ ꯀꯔꯝꯕ ꯕꯖꯥꯔ ꯑꯣꯏꯔꯝꯗꯧ ꯃꯥꯜꯂꯦ ꯑꯣ ꯁꯤꯁꯦ ꯍꯧꯖꯤꯛ ꯍꯧꯖꯤꯛ ꯑꯗꯨꯝ ꯏꯝꯐꯥꯜ ꯃꯅꯨꯡꯒꯤ ꯕꯖꯥꯔꯗ ꯉꯥꯛꯇꯅꯦꯕ ꯈꯪꯕ꯭ꯔꯥ ꯑꯗꯣ ꯊꯥꯏꯅꯗꯤ ꯑꯩꯈꯣꯏ ꯂꯕꯨꯛ ꯂꯝꯍꯥꯡꯍꯣꯏ ꯀꯔꯤꯍꯣꯏ ꯄꯥꯠꯊꯤ ꯀꯣꯝꯊꯤ ꯇꯧꯔꯒ ꯁꯪ ꯃꯆꯥ ꯑꯃꯅꯤꯗꯪ ꯇꯧꯔꯒ ꯂꯩꯗꯣꯏꯅꯦꯕ ꯎꯔꯕ ꯑꯗꯨꯒ ꯇꯨ ꯁꯤꯒꯤꯁꯤꯅ ꯑꯩꯈꯣꯏꯒꯤ ꯊꯥꯏꯅ ꯀꯩ ꯍꯥꯏꯕ ꯚꯩꯒ꯭ꯌꯆꯟꯗ꯭ꯔ ꯍꯥꯏꯕ ꯃꯍꯥꯔꯥꯁ ꯑꯃ ꯂꯩꯕ ꯁꯃꯨ ꯐꯥꯏꯅ ꯇꯧꯕꯗꯣ ꯑꯗꯨꯗꯨꯒꯤ ꯎꯔꯝꯃꯅꯤ ꯑꯗꯨꯝ ꯁꯃꯨ ꯐꯥꯕꯩ ꯑꯗꯨꯝ ꯁꯤꯗꯤ ꯑꯗꯨꯝ ꯍꯥꯏꯗ꯭ꯔꯁꯨ ꯈꯡꯉꯝꯃꯅꯤꯗ ꯅꯪ ꯐꯖꯕꯅꯦ ꯌꯦꯡꯉꯣ ꯐꯖꯅ ꯑꯗꯨꯒ ꯁꯤꯒꯤ ꯅꯨꯄꯤꯁꯦ ꯑꯣ ꯁꯤꯁꯨ ꯐꯖꯕꯅꯦ ꯐꯖꯕꯅꯦ ꯑꯥ ꯁꯤꯁꯨ ꯁꯤꯗꯤ ꯀꯣꯄꯤꯅꯤꯅ ꯌꯥꯝꯅ ꯃꯇꯧ ꯇꯝꯃꯒ ꯌꯦꯛꯑꯒꯁꯨ ꯌꯣꯟꯅꯔꯕꯅꯦ ꯁꯤꯁꯤꯃꯗꯤ ꯑꯗꯨꯒꯅꯦ ꯁꯤꯗꯒꯤꯁꯦ ꯁꯤꯁꯦ ꯑꯩ ꯃꯃꯤꯡꯗꯤ ꯀꯥꯎꯈ꯭ꯔꯦꯕꯀꯣ ꯑꯗꯨ ꯁꯤꯁꯦ ꯅꯨꯄꯤ ꯑꯩꯈꯣꯏꯒꯤ ꯊꯥꯏꯅꯒꯤ ꯃꯍꯥꯔꯥꯅꯤ ꯑꯃ ꯑꯁꯣꯝꯒꯤ ꯑꯩꯈꯣꯏꯒꯤ ꯂꯥꯟ ꯆꯦꯟꯕꯒꯤꯅꯦ ꯑꯇꯣꯞꯄ ꯖꯪꯒꯜ ꯐꯥꯎꯔ ꯆꯠꯄꯒꯤꯅꯦ ꯍꯥꯏꯕꯅꯦ ꯁꯤꯗ ꯌꯥꯝꯅ ꯐꯖꯕꯅꯦ ꯌꯦꯡꯉꯨꯅꯦ ꯑꯗꯨꯅ ꯑꯁꯤꯒꯤ ꯊꯪꯅꯕ ꯀꯥ ꯑꯁꯤꯗꯅꯦ ꯌꯧꯔꯛꯀꯗꯧꯔꯦ ꯌꯧꯔꯛꯀꯗꯧꯔꯦ ꯁꯤ ꯌꯦꯡꯉꯣ ꯑꯗꯨꯒ ꯁꯤ ꯑꯩꯈꯣꯏ ꯊꯥꯏꯅ ꯒꯧꯔ ꯙꯔꯃ ꯀꯟꯅ ꯆꯠꯄ ꯍꯧꯔꯛꯄꯒꯤꯅꯦ ꯁꯤꯗꯩꯁꯦ